ꯁꯦꯜꯐ ꯍꯦꯜꯄ ꯍꯥꯏꯕ ꯒ꯭ꯔꯨꯞꯁꯦ ꯑꯩꯈꯣꯏꯒꯤ ꯐꯅꯦꯛ ꯃꯔꯨꯞ ꯑꯣꯏꯕ ꯌꯥꯏ ꯑꯗꯨꯗꯒꯤ ꯃꯔꯨꯞꯀꯨꯝꯕ ꯇꯧꯕꯁꯤꯅ ꯑꯩꯈꯣꯏꯗ ꯊꯥꯒꯤ ꯈꯖꯤꯛ ꯈꯖꯤꯛ ꯑꯗꯨꯃꯥꯏꯅ ꯊꯥ ꯈꯨꯗꯤꯡꯒꯤ ꯆꯥꯡ ꯅꯥꯏꯅ ꯈꯖꯤꯛ ꯈꯖꯤꯛ ꯄꯤꯈꯠꯂꯒ ꯑꯩꯈꯣꯏꯅ ꯑꯃꯨꯛꯇꯗ ꯖꯣꯞ ꯄꯨꯊꯣꯛꯄ ꯉꯝꯗꯕꯗꯣ ꯑꯃꯨꯛꯇꯗ ꯍꯥꯏꯗꯤ ꯀꯩꯒꯨꯝꯕ ꯃꯔꯨꯞꯇꯨꯅ ꯐꯪꯉ ꯀꯥꯟꯗ ꯑꯩꯈꯣꯏꯅ ꯀꯩꯅꯣꯝꯃ ꯊꯕꯛ ꯑꯃ ꯇꯧꯅꯤꯡꯉꯦ ꯍꯥꯏꯔꯁꯨ ꯄꯨꯂꯞ ꯐꯧꯗꯣꯏꯅꯤꯅ ꯑꯗꯨꯗꯒꯤ ꯑꯗꯨꯝ ꯇꯧꯕ ꯌꯥꯔꯦ ꯑꯗꯨꯗꯒꯤ ꯑꯩꯈꯣꯏꯅ ꯀꯩꯒꯨꯝꯕ ꯗꯨꯀꯥꯟꯗꯒꯤ ꯂꯪ ꯀꯩꯀꯥ ꯄꯨꯂꯞ ꯂꯧꯔꯨꯔꯒ ꯑꯩꯈꯣꯏꯒꯤ ꯅꯨꯄꯤ ꯃꯌꯥꯝ ꯑꯃ ꯄꯨꯟꯁꯤꯜꯂꯒ ꯑꯩꯈꯣꯏꯒꯤ ꯒ꯭ꯔꯨꯞ ꯑꯃ ꯑꯣꯏꯅ ꯁꯦꯝꯀꯠꯂꯒ ꯍꯥꯏꯗꯤ ꯐꯅꯦꯛ ꯁꯥꯍꯟꯕꯕꯨ ꯑꯣꯏꯒꯦꯔꯥ ꯑꯗꯨꯗꯒꯤ ꯐꯤ ꯀꯩꯀꯥ ꯑꯗꯨꯃꯥꯏꯅ ꯁꯥꯍꯟꯕꯁꯤꯁꯨ ꯑꯗꯨꯃꯥꯏꯅ ꯌꯥꯝꯅ ꯃꯌꯥꯝꯗ ꯊꯕꯛꯄꯤꯕ ꯀꯥꯟꯅꯕ ꯍꯥꯏꯕꯗꯨꯁꯨ ꯑꯣꯏꯑꯦ ꯑꯗꯨꯗꯒꯤ ꯑꯩꯈꯣꯏꯅ ꯂꯤꯒꯤ ꯄꯣꯂꯥꯡꯕꯨ ꯑꯣꯏꯒꯦꯔ ꯑꯃꯕꯨ ꯑꯣꯏꯒꯦꯔ ꯑꯗꯨꯃꯥꯏꯅ ꯁꯦꯝꯃꯒ ꯍꯥꯏꯗꯤ ꯃꯌꯥꯝꯗ ꯑꯗꯨꯃꯥꯏꯅ ꯁꯥꯍꯟꯕ ꯉꯝꯕ ꯑꯗꯨꯁꯨ ꯍꯥꯏꯗꯤ ꯌꯥꯝꯅ ꯀꯥꯟꯅꯩ ꯍꯥꯏꯇꯥꯔꯦ